ꯏꯂꯚꯦꯟ ꯊꯥꯎꯖꯟ ꯇꯨ ꯍꯟꯗ꯭ꯔꯦꯠ ꯑꯦꯟ ꯐꯣꯔꯇꯤ ꯁꯤꯛꯁ ꯊꯥꯔꯇꯤꯟ ꯊꯥꯎꯖꯟ ꯊ꯭ꯔꯤ ꯍꯟꯗ꯭ꯔꯦꯠ ꯑꯦꯟ ꯑꯩꯠꯇꯤ ꯐꯥꯏꯚ ꯐꯣꯔꯇꯤꯟ ꯊꯥꯎꯖꯟ ꯅꯥꯏꯟ ꯍꯟꯗ꯭ꯔꯦꯠ ꯑꯦꯟ ꯁꯤꯛꯁꯇꯤ ꯐꯥꯏꯚ ꯁꯦꯚꯦꯟꯇꯤꯟ ꯊꯥꯎꯖꯟ ꯐꯣꯔ ꯍꯟꯗ꯭ꯔꯦꯠ ꯑꯦꯟ ꯅꯥꯏꯟꯇꯤ ꯁꯤꯛꯁ ꯁꯦꯚꯦꯟꯇꯤꯟ ꯊꯥꯎꯖꯟ ꯅꯥꯏꯟ ꯍꯟꯗ꯭ꯔꯦꯠ ꯑꯦꯟ ꯁꯤꯛꯁꯇꯤ ꯅꯥꯏꯟ